ꯑꯩꯈꯣꯏꯅ ꯕꯤꯖꯤꯅꯦꯁ ꯑꯃ ꯍꯧꯗꯣꯛꯄ ꯃꯇꯝꯗ ꯑꯩꯈꯣꯏꯅ ꯇꯉꯥꯏ ꯐꯗꯅ ꯑꯍꯥꯟꯕꯗ ꯑꯩꯈꯣꯏꯅ ꯄ꯭ꯂꯥꯅꯤꯡ ꯃꯊꯧ ꯇꯥꯏ ꯁꯦꯟ ꯆꯪꯒꯅꯤ ꯑꯗꯨꯒ ꯃꯗꯨꯗ ꯇꯉꯥꯏ ꯐꯗꯅ ꯌꯥꯝꯗ꯭ꯔꯕꯗ ꯃꯗꯨꯒꯤ ꯕ꯭ꯌꯨꯖꯤꯅꯦꯁꯇꯨꯒꯤ ꯇꯉꯥꯏꯐꯗꯅ ꯁꯤꯖꯤꯟꯅꯒꯗꯕ ꯂꯝ ꯗꯔꯀꯥꯔ ꯑꯣꯏꯔꯛꯀꯅꯤ ꯍꯥꯏꯔꯤꯕ ꯈꯨꯗꯤꯡꯃꯛ ꯑꯁꯤ ꯑꯩꯈꯣꯏꯅ ꯁꯦꯜ ꯊꯨꯝ ꯈꯤꯇꯪ ꯑꯍꯥꯟꯕꯒꯤꯗꯤ ꯈꯤꯇꯪ ꯁꯦꯜ ꯈꯔ ꯁꯦꯜ ꯆꯥꯎꯅ ꯄꯨꯊꯣꯛꯄ ꯇꯉꯥꯏ ꯐꯗꯦ ꯑꯗꯒꯤ ꯒꯥꯔꯤ ꯑꯗꯒꯤ ꯔꯣ ꯃꯦꯇꯔꯤꯑꯦꯜ ꯑꯇꯩ ꯑꯇꯩ ꯂꯩꯔꯤꯕ ꯃꯌꯥꯝꯁꯤꯡ ꯈꯨꯗꯤꯡꯃꯛ ꯑꯁꯤ ꯂꯩꯔꯛꯄ ꯃꯇꯝꯗ ꯑꯍꯥꯟꯕꯒꯤꯗꯤ ꯑꯩꯈꯣꯏꯅ ꯐꯟꯗꯤꯡꯁꯤ ꯌꯥꯝꯅ ꯇꯉꯥꯏ ꯐꯗꯦ ꯑꯁꯤꯅ ꯃꯔꯝ ꯑꯣꯏꯔꯒ ꯂꯝꯕꯤ ꯊꯣꯡꯁꯨ ꯇꯉꯥꯏ ꯐꯗꯦ ꯍꯥꯏꯅ ꯈꯜꯂꯤ ꯐꯕ ꯇꯉꯥꯏ ꯐꯗꯕ꯭ꯔꯥ ꯍꯥꯏꯅ ꯈꯜꯂꯤ ꯍꯥꯏꯔꯤꯕ ꯕ꯭ꯌꯨꯖꯤꯅꯦꯁ ꯑꯁꯤ ꯍꯧꯗꯣꯛꯄ ꯃꯇꯝꯗꯁꯨ ꯃꯁꯤꯒꯤ ꯑꯩꯈꯣꯏꯒꯤ ꯑꯦꯗꯕꯥꯏꯁ ꯌꯥꯝꯅ ꯃꯊꯧ ꯇꯥꯏ ꯑꯩꯈꯣꯏꯒꯤ ꯍꯧꯗꯣꯛ ꯑꯩ ꯏꯊꯟꯇ ꯅꯠꯇꯅ ꯑꯩꯈꯣꯏ ꯒ꯭ꯔꯨꯄꯤꯡ ꯍꯧꯗꯣꯛꯄꯅ ꯑꯍꯥꯟꯕꯒꯤ ꯑꯣꯏꯗꯤ ꯒ꯭ꯔꯨꯞ ꯍꯧꯗꯣꯛꯄꯁꯤꯁꯨ ꯇꯉꯥꯏ ꯐꯗꯦ ꯍꯥꯏꯅ ꯈꯜꯂꯤ ꯃꯁꯤ